ꯑꯩꯒꯤ ꯀꯜꯆꯔꯒꯤ ꯃꯇꯨꯡꯏꯟꯅ ꯐꯅꯦꯛꯀꯨꯝꯕ ꯑꯗꯒꯤ ꯑꯩꯒꯤ ꯐꯅꯦꯛꯀꯨꯝꯕ ꯁꯦꯠꯄ ꯑꯗꯒꯤ ꯀꯧꯅꯥꯒꯤ ꯐꯤꯔꯣꯜ ꯀꯧꯅꯥꯒꯤ ꯕꯦꯛꯀꯨꯝꯕ ꯁꯥꯕ ꯀꯧꯅꯥꯒꯤ ꯕꯥꯁꯀꯦꯠꯀꯨꯝꯕ ꯁꯥꯕꯁꯤ ꯌꯥꯝ ꯆꯠꯅꯩ ꯁꯤꯁꯤꯅ ꯑꯩꯈꯣꯏꯗ ꯁꯦꯟꯃꯤꯠꯂꯣꯟ ꯑꯃꯁꯨ ꯄꯤ